ꯑꯩꯒꯤ ꯏꯪꯈꯣꯜꯒꯤ ꯂꯩꯁꯤꯡꯁꯦ ꯑꯩꯅ ꯄꯨꯔꯛꯄꯁꯦ ꯀꯃꯥꯏꯅ ꯇꯧꯒꯦꯗ ꯍꯥꯟꯅ ꯃꯔꯨ ꯂꯧꯔꯒ ꯁꯦꯝꯃꯒ ꯊꯝꯃꯒ ꯅꯠꯇ꯭ꯔꯒꯅ ꯑꯇꯣꯞ ꯑꯇꯣꯞꯄ ꯏꯃꯥꯟꯅꯕ ꯏꯃꯥꯟꯅꯕꯤ ꯁꯤꯡꯒꯤ ꯃꯣꯏꯒꯤ ꯀꯩꯅꯣꯒꯨꯝꯕꯗ ꯒꯥꯔꯗꯦꯟꯗ ꯂꯩꯔꯝꯕ ꯍꯦꯛ ꯀꯩꯅꯣꯁꯦ ꯄꯥꯝꯕꯤ ꯐꯖꯕ ꯑꯃ ꯂꯩꯔꯗꯤ ꯃꯔꯨ ꯂꯧꯕ ꯌꯥꯕꯅ ꯃꯔꯨ ꯂꯧꯔꯦ ꯅꯠꯇ꯭ꯔꯒꯅ ꯑꯩꯅ ꯀꯣꯂꯣꯝ ꯁꯦꯝꯃꯒ ꯑꯗꯨꯃꯥꯏꯅ ꯄꯨꯔꯛꯑꯒ ꯑꯗꯨꯝ ꯍꯦꯛ ꯍꯦꯛ ꯄꯨꯔꯛꯑꯦ ꯁꯨꯃꯥꯏꯅ